ꯍꯜꯂꯣ ꯍꯥꯎ ꯗꯨꯀꯥꯟꯗ ꯂꯩꯌꯦ ꯑꯣ ꯂꯥꯛꯑꯣ ꯂꯣꯏ ꯁꯨꯅꯕ ꯀꯩ ꯀꯩꯅꯣ ꯀꯣꯜ ꯂꯤꯛꯀꯤ ꯑꯥꯏꯇꯦꯝ ꯀꯔꯤ ꯀꯔꯥ ꯂꯣꯏ ꯂꯩꯌꯦ ꯅꯪꯅ ꯄꯥꯝꯃꯤꯗꯣ ꯀꯩ ꯀꯩꯅꯣ ꯍꯥꯏꯔꯛꯑꯣ ꯑꯣ ꯑꯗꯨ ꯂꯩꯌꯦ ꯀꯌꯥꯝ ꯂꯧꯕꯒꯤ ꯀꯩꯅꯣꯗꯣ ꯑꯗꯨꯒꯤꯅ ꯔꯦꯠꯁꯨ ꯌꯥꯝ ꯍꯣꯡꯅ ꯑꯗꯨꯝ ꯁꯥꯅꯤꯗ ꯑꯗꯩ ꯀꯩ ꯀꯩꯅꯣ ꯍꯥꯏꯕꯤꯔꯛꯑꯣ ꯄꯨꯈꯝꯗꯅ ꯀꯌꯥꯅꯣ ꯑꯗꯒꯤ ꯃꯥꯒꯤ ꯁꯥꯅꯥꯕꯨꯟ ꯀꯩꯒꯩ ꯑꯗꯒꯤ ꯀꯩꯅꯣꯒꯤ ꯆꯦꯡꯐꯨ ꯅꯨꯡꯐꯨ ꯑꯗꯨꯒꯨꯝꯕ ꯂꯣꯏ ꯂꯩꯔꯦ ꯏꯂꯦꯛꯇ꯭ꯔꯣꯅꯤꯛ ꯄꯣꯠꯁꯤꯗꯤ ꯈꯤꯇꯪ ꯗꯨꯀꯥꯟ ꯃꯉꯥ ꯇꯔꯨꯛꯃꯨꯛ ꯆꯠꯂꯒ ꯂꯩꯗꯣꯏꯅꯤ ꯑꯗꯨꯗ ꯌꯥꯝꯅꯕꯨꯗꯤ ꯊꯥꯥꯞꯅꯗ꯭ꯔꯦꯗ ꯑꯗꯨꯗ ꯑꯗꯨꯝ ꯂꯣꯏ ꯑꯗꯨꯝ ꯐꯪꯉꯅꯤ ꯃꯣꯏ ꯑꯗꯨꯗꯩ ꯂꯩꯔꯒꯁꯨ ꯑꯦꯂꯦꯛꯇ꯭ꯔꯣꯅꯤꯛ ꯍꯥꯟꯅ ꯂꯩꯔꯒ ꯑꯩꯈꯣꯏꯒꯤ ꯗꯨꯀꯥꯟꯗ ꯆꯪꯉꯒ ꯀꯣꯜ ꯂꯤꯛ ꯀꯩꯅꯣ ꯇꯧꯔꯁꯨ ꯌꯥꯏ ꯑꯗꯩꯗꯤ ꯀꯣꯜ ꯂꯤꯛ ꯂꯣꯏ ꯀꯩꯅꯣ ꯇꯧꯔꯒ ꯑꯦꯂꯦꯛꯇ꯭ꯔꯣꯅꯤꯛ ꯗꯨꯀꯥꯟꯗ ꯑꯃꯨꯛ ꯆꯪꯉꯁꯨ ꯑꯗꯨꯝ ꯌꯥꯏ ꯑꯥ ꯑꯥ ꯎꯝ ꯌꯥꯎꯏ ꯌꯥꯎꯏ ꯃꯃꯜ ꯑꯇꯥꯡꯕꯁꯨ ꯂꯩ ꯃꯥꯒꯤ ꯀꯩꯅꯣꯗꯨꯒꯤ ꯋꯦꯠꯇꯨꯒꯤ ꯀꯦꯖꯤ ꯃꯁꯤꯡꯗ ꯆꯠꯂꯤ ꯑꯗꯒꯤ ꯃꯥꯒꯤ ꯁꯥꯏꯖꯇꯨꯒꯤ ꯃꯇꯨꯡ ꯏꯟꯅ ꯑꯗꯨꯒꯤꯗꯤ ꯑꯗꯨꯝ ꯂꯩꯕꯅꯤꯗ ꯑ ꯑ ꯑ ꯎꯝ ꯎꯝ ꯎꯝ ꯀꯣꯔꯐꯨꯁꯨ ꯂꯩ ꯀꯣꯔꯐꯨ ꯂꯩ ꯁꯅꯥꯕꯨꯜ ꯂꯩ ꯃꯣꯏ ꯂꯣꯏ ꯈꯨꯗꯦꯡ ꯑꯗꯒꯤ ꯁ꯭ꯇꯤꯟ ꯀꯣꯝꯄꯥꯛ ꯕꯥꯇꯤꯟ ꯑꯗꯨꯁꯨ ꯂꯣꯏ ꯂꯩꯔꯦ ꯑꯗꯒꯤ ꯎꯝ ꯌꯥꯝ ꯌꯥꯝꯃꯤ ꯌꯥꯝ ꯌꯥꯝꯕꯅꯤ ꯑꯗꯨꯅ ꯎꯝ ꯈꯪꯉꯦ ꯈꯪꯉꯦ ꯑꯗꯨꯅ ꯑꯗꯨꯝ ꯂꯣꯏ ꯂꯩꯔꯦ ꯑꯗꯒꯤ ꯅꯪꯅ ꯍꯣꯔꯦꯟ ꯂꯥꯛꯄꯗꯁꯨ ꯒꯥꯔꯤ ꯀꯩꯅꯣꯒꯤꯁꯨ ꯑꯗꯨꯝ ꯈꯥꯝꯕꯝ ꯅꯨꯛꯐꯝ ꯃꯐꯝꯒꯤꯁꯨ ꯆꯞ ꯆꯥꯔꯕꯅꯤ ꯑꯗꯨ ꯍꯦꯛ ꯂꯩꯔꯒ ꯑꯗꯨꯝ ꯇꯤ ꯕꯤ ꯌꯣꯟꯐꯝ ꯃꯅꯥꯛꯀꯤ ꯑꯗꯨꯒꯤꯗꯁꯨ ꯆꯠꯂꯒ ꯑꯗꯨꯝ ꯃꯣꯏꯅ ꯑꯗꯨꯝ ꯀꯩꯅꯣ ꯇꯧꯔꯒ ꯑꯗꯨꯝ ꯐꯥꯡꯍꯜꯂ ꯁꯤꯗ ꯑꯗꯨꯝ ꯒꯥꯔꯤ ꯈꯥꯝꯖꯜꯂꯒꯁꯨ ꯑꯗꯨꯝ ꯌꯥꯔꯦꯕ ꯁꯤꯗꯗꯤ ꯌꯥꯝ ꯅꯨꯡꯉꯥꯏꯔꯦ ꯃꯐꯝ ꯆꯥꯔꯕꯅꯦ ꯌꯥꯝꯅ ꯂꯣꯏ ꯂꯩ ꯂꯨꯄꯥ ꯑꯗꯨ ꯁꯨꯝ ꯄꯥꯔꯒ ꯑꯗꯨ ꯍꯣꯔꯦꯟ ꯂꯥꯛꯑꯒ ꯃꯃꯟꯗꯣ ꯁꯤꯅꯤ ꯁꯤꯅꯤ ꯍꯥꯏꯔꯒ ꯑꯗꯨꯗ ꯂꯩ ꯑꯗꯨꯗ ꯑꯄꯥꯝꯕ ꯅꯣꯏꯅ ꯈꯜꯂꯒ ꯁꯤ ꯌꯥꯏ ꯁꯤ ꯀꯩꯅꯣ ꯇꯧꯋꯤ ꯍꯥꯏꯕꯗꯨꯒꯤ ꯀ꯭ꯋꯥꯂꯤꯇꯤꯗꯨꯒꯤ ꯃꯇꯨꯡ ꯏꯟꯅ ꯂꯩꯗꯅ ꯑꯁꯨꯛ ꯂꯩꯕꯒꯤꯁꯨ ꯑꯃꯨꯛ ꯗꯤꯁꯀꯥꯎꯟ ꯂꯩꯌꯦꯕ ꯑꯗꯨꯒꯤ ꯄꯣꯠꯇꯨꯅ ꯑꯄꯥꯝꯕꯗꯣ ꯍꯧꯖꯤꯛꯇꯤ ꯌꯥꯝꯅ ꯀꯩꯅꯣ ꯇꯧꯕ ꯀꯩꯅꯣ ꯉꯥꯛꯇꯅꯤ ꯑꯇꯥꯡꯕ ꯁ꯭ꯇꯦꯗꯔ꯭ꯗ ꯂꯩꯕ ꯄꯣꯠ ꯉꯥꯛꯇ ꯂꯣꯏ ꯄꯨꯅꯔꯕꯅꯤꯅ ꯑꯗꯨꯒꯤꯅꯤ ꯑꯥ ꯑꯥ ꯝꯍꯨꯠ ꯃꯍꯨꯠꯀ ꯍꯨꯠꯄꯗꯣ ꯂꯩ ꯂꯩ ꯎꯝ ꯎꯝ ꯎꯝ ꯄꯨꯔꯥ ꯑꯗꯨꯗ ꯑꯗꯨꯝ ꯃꯣꯏ ꯁꯦꯠ ꯁꯦꯠ ꯂꯥꯛꯄꯗꯣ ꯑꯗꯨꯅ ꯁꯦꯠꯇꯣ ꯀꯩꯁꯨ ꯌꯥꯝꯅ ꯂꯨꯄꯥ ꯑꯃꯒ ꯆꯥꯇꯔꯦꯠ ꯆꯥꯅꯤꯄꯥꯜ ꯑꯗꯨꯒꯤꯗꯤ ꯑꯗꯨꯝ ꯇꯥꯅꯤꯗ ꯑꯗꯨꯒꯤ ꯃꯥꯒꯤ ꯃꯃꯟꯗꯨꯒꯤ ꯋꯥꯅꯤꯗꯅ ꯍꯣꯏ ꯑꯗꯨ ꯑꯗꯨꯁꯨ ꯃꯣꯏꯒꯤ ꯀꯩꯅꯣꯅꯤ ꯑꯩꯈꯣꯏꯅ ꯑꯗꯨꯒꯤ ꯑꯃꯨꯛ ꯌꯥꯝ ꯂꯧꯔꯛꯄꯒꯤ ꯑꯃꯨꯛ ꯇꯥꯕꯒꯤ ꯑꯗꯨꯒꯤ ꯃꯃꯜꯗꯨꯅꯤ ꯑꯗꯨꯗꯩ ꯑꯗꯨꯝ ꯈꯔ ꯑꯗꯨꯝ ꯇꯥꯒꯅꯤ ꯎꯝ ꯑꯗꯨꯅ ꯑꯗꯨꯝ ꯇꯥꯅꯦꯕ ꯎꯝ ꯍꯌꯦꯡ ꯑꯗꯨꯝ ꯂꯣꯏꯔꯒ ꯑꯁꯤ ꯄꯥꯝꯗ꯭ꯔꯦ ꯍꯥꯏꯔꯁꯨ ꯑꯗꯣꯏꯁꯨ ꯑꯗꯨꯝ ꯑꯉꯥꯡꯈꯩꯅ ꯄꯥꯝꯗ꯭ꯔꯦ ꯍꯥꯏꯔꯁꯨ ꯑꯗꯨꯝ ꯍꯟꯕꯒꯤ ꯈꯨꯗꯣꯡꯆꯥꯕꯁꯨ ꯂꯣꯏ ꯄꯤꯌꯦꯕ ꯑꯗꯨꯒꯤ ꯎꯝ ꯌꯥꯏ ꯌꯥꯏ ꯑꯗꯨꯅ ꯃꯣꯏꯁꯨ ꯄꯨꯕꯤꯔꯛꯑꯣ ꯃꯣꯏ ꯄꯨꯔꯒ ꯈꯜꯍꯟꯕꯗꯨꯅ ꯐꯕꯅꯦ ꯇꯥꯡ ꯇꯔꯨꯛꯅꯦ ꯑꯥ ꯑꯗꯨꯗꯤ ꯌꯥꯔꯦ ꯌꯥꯔꯦ ꯑꯗꯨꯝ ꯑꯗꯨꯝ ꯂꯥꯛꯑꯣ ꯑꯗꯨꯒ ꯃꯣꯏꯅ ꯑꯗꯨꯁꯨ ꯄꯨꯕꯤꯔꯣ ꯃꯣꯏꯅ ꯑꯄꯥꯝꯕꯗꯣ ꯑꯗꯨꯝ ꯈꯜꯍꯟꯕ ꯌꯥꯏꯗꯅ ꯁꯤ ꯄꯥꯝꯃꯤ ꯁꯤ ꯎꯝ ꯑꯄꯥꯝꯕ ꯎꯝ ꯑꯥ ꯑꯗꯨꯅ ꯑꯥ ꯑꯐꯕ ꯀ꯭ꯋꯥꯂꯤꯇꯤ ꯑꯐꯕ ꯑꯗꯨ ꯑꯣꯏ ꯇꯧꯕꯤꯔꯣ ꯑꯗꯨꯅ ꯈ꯭ꯋꯥꯏ ꯐꯔꯦ ꯑꯗꯣꯏꯗꯤ ꯀꯩꯁꯨ ꯑꯥ ꯃꯤ ꯑꯇꯣꯞꯄꯗꯒꯤꯒ ꯂꯧꯔꯨꯔꯗꯤ ꯑꯥ ꯄꯩꯁꯥ ꯃꯃꯜ ꯐꯅꯌꯥꯝ ꯍꯥꯏꯔꯛꯀꯅꯤ ꯎꯝ

ꯍꯣꯏ ꯍꯣꯏ ꯍꯣꯏ ꯍꯣꯏ ꯑꯗꯨ ꯃꯥꯅ ꯑꯄꯥꯝꯕꯗꯣ ꯌꯦꯡꯍꯜꯂꯒ ꯈꯜꯍꯜꯂꯁꯦꯕ ꯑꯥ ꯑꯇꯣꯞꯄꯗꯒꯤ ꯄꯤꯔ ꯂꯣꯏꯔꯦꯅ ꯃꯥꯒꯤ ꯑꯄꯥꯝꯕꯗꯣ ꯍꯦꯛꯇ ꯁꯦꯝꯃꯗꯃꯤ ꯀꯂꯔꯗꯤ ꯂꯩꯇꯦ ꯃꯥꯒꯤ ꯄꯨꯔꯥ ꯀꯩꯅꯣ ꯉꯛꯇꯅꯤ ꯑꯗꯨꯒ ꯃꯥꯒꯤꯗꯨꯗ ꯃꯥꯒꯤ ꯃꯆꯨ ꯑꯗꯨꯃ ꯂꯩꯔꯦ ꯑꯗꯨꯒ ꯑꯉꯥꯡꯕꯗ ꯈꯔ ꯑꯐꯕꯗ ꯈꯔ ꯉꯥꯡꯁꯟꯕ ꯈꯔ ꯀꯩꯅꯣ ꯇꯧꯕ ꯀ꯭ꯋꯥꯂꯤꯇꯤ ꯂꯩꯕꯅ ꯈꯔ ꯀꯩꯅꯣ ꯇꯧꯏ ꯍꯪꯒꯜꯂ ꯂꯩꯇꯕꯗꯨꯅ ꯈꯔ ꯋꯥꯎꯊꯔꯒ ꯂꯥꯛꯀꯅꯦꯕ ꯅꯨꯡꯗꯥꯡꯋꯥꯏꯔꯝ ꯑꯗꯨꯝ ꯂꯥꯛꯑꯁꯨ ꯌꯥꯔꯦ ꯍꯌꯦꯡ ꯅꯪ ꯀꯩꯅꯣ ꯇꯧꯔꯒ ꯅꯪ ꯀꯣꯝꯕꯒꯤꯗꯣ ꯑꯗꯨꯝ ꯂꯥꯛꯑꯣ ꯉꯁꯤ ꯀꯣꯝꯃ ꯍꯧꯖꯤꯛ ꯑꯗꯨꯝ ꯂꯥꯛꯑꯣ ꯑꯗꯨꯒ ꯀꯣꯝꯗꯅ ꯍꯌꯦꯡ ꯑꯗꯨꯝ ꯂꯥꯛꯑꯁꯨ ꯌꯥꯏ ꯀꯣꯝꯃꯒꯅ ꯍꯧꯖꯤꯛ ꯂꯥꯛꯄꯅꯗꯤ ꯈ꯭ꯋꯥꯏ ꯐꯍꯧꯔꯃꯤ ꯍꯣꯏ ꯍꯣꯏ ꯍꯣꯏ ꯌꯥꯏ ꯌꯥꯏ